ꯑꯩꯈꯣꯏꯒꯤ ꯃꯐꯝ ꯑꯁꯤꯗꯁꯨ ꯏꯟꯗꯣꯔ ꯏꯁꯇꯦꯗꯤꯌꯝ ꯑꯃ ꯂꯩ ꯍꯥꯏꯔꯤꯕ ꯏꯟꯗꯣꯔ ꯏꯁꯇꯦꯗꯤꯌꯝ ꯑꯁꯤꯗ ꯕꯦꯗꯃꯤꯟꯇꯜ ꯑꯃꯁꯨꯡ ꯇꯦꯕꯜ ꯇꯦꯅꯤꯁ ꯁꯥꯟꯅꯩ ꯑꯗꯨꯒ ꯂꯣꯏꯅꯅ ꯀꯝꯃꯨꯅꯤꯇꯤ ꯍꯣꯜ ꯈꯔꯗꯁꯨ ꯕꯦꯗꯃꯤꯟꯇꯟ ꯁꯥꯟꯅꯩ ꯑꯗꯨꯒ ꯗꯤꯁꯇ꯭ꯔꯤꯛ ꯏꯁꯄꯣꯔꯠ ꯑꯦꯁꯣꯁꯤꯌꯦꯁꯟ ꯒ꯭ꯔꯥꯎꯟ ꯑꯃ ꯂꯩ ꯍꯥꯏꯔꯤꯕ ꯗꯤꯁꯇ꯭ꯔꯤꯛ ꯏꯁꯄꯣꯔꯠ ꯑꯦꯁꯣꯁꯦꯁꯟ ꯑꯁꯤꯗ ꯐꯨꯠꯕꯣꯜ ꯀ꯭ꯔꯤꯀꯦꯠ ꯑꯃꯁꯨꯡ ꯂꯝꯖꯦꯟ ꯁꯥꯟꯅꯐꯝ ꯇꯝꯐꯝ ꯑꯣꯏ ꯍꯥꯏꯗꯤ ꯁ꯭ꯀꯨꯜ ꯑꯃꯁꯨꯡ ꯏꯟꯁꯇꯤꯇ꯭ꯌꯨꯁꯟ ꯈꯔꯗꯁꯨ ꯊꯥꯡ ꯇꯥ ꯐꯖꯅ ꯇꯝꯃꯤ ꯑꯃꯁꯨꯡ ꯁꯥꯟꯅꯩ